ꯐꯦꯕꯋꯥꯔꯤꯒꯤ ꯗꯦꯠ ꯇꯨ ꯅꯥꯏꯟꯇꯤꯟ ꯅꯥꯏꯟꯇꯤ ꯑꯦꯠ ꯁꯟꯗꯦ ꯅꯨꯃꯤꯠꯇ ꯑꯩ ꯄꯣꯛꯑꯦ ꯑꯗꯨꯒ ꯑꯩ ꯏꯅꯥꯎꯄꯥꯅ ꯇꯨ ꯊꯥꯎꯖꯟ ꯐꯣꯔ ꯌꯨꯝꯁꯀꯩꯁ ꯅꯨꯃꯤꯠꯇ ꯗꯦꯠꯅ ꯁꯤꯛꯁꯇꯤꯟꯗ ꯃꯥ ꯄꯣꯛꯑꯦ ꯑꯗꯨꯒ ꯑꯩꯒꯤ ꯈ꯭ꯋꯥꯏꯗꯒꯤ ꯅꯨꯡꯉꯥꯏꯇꯕ ꯅꯨꯃꯤꯠꯅꯅꯦ ꯇꯨ ꯊꯥꯎꯖꯟ ꯇ꯭ꯋꯦꯟꯇꯤ ꯋꯥꯟꯒꯤꯅꯦ ꯃꯥꯔꯁꯀꯤ ꯗꯦꯠ ꯇ꯭ꯋꯦꯟꯇꯤꯒ ꯇ꯭ꯋꯦꯟꯇꯤꯒ ꯑꯦꯠ ꯃꯥꯔꯁꯀꯤ ꯗꯦꯠ ꯇ꯭ꯋꯦꯟꯇꯤ ꯑꯦꯠ ꯀꯩꯒꯤꯅꯣ ꯍꯥꯏꯕ ꯃꯇꯝꯗ ꯑꯁꯤꯒꯤꯁꯦ ꯑꯩꯒꯤ ꯄꯨꯟꯁꯤꯁꯤꯗ ꯈ꯭ꯋꯥꯏꯗꯩ ꯀꯥꯎꯔꯔꯣꯏꯕ ꯑꯩ ꯌꯥꯝ ꯅꯨꯡꯉꯥꯏꯇꯕ ꯅꯨꯃꯤꯠ ꯍꯥꯏꯗꯤ ꯑꯣꯏꯈꯔꯦꯕ ꯁꯤ ꯅꯨꯃꯤꯠꯁꯤꯗ ꯑꯩꯒ ꯈꯪꯅꯖꯕ ꯍꯥꯏ ꯇꯥꯔꯦ ꯁꯨꯝꯕ ꯑꯩꯒ ꯈꯪꯅꯖꯕ ꯃꯤ ꯃꯤꯁꯛ ꯑꯝꯅ ꯍꯥꯏ ꯇꯥꯔꯦ ꯑꯩꯒ ꯈꯪꯅ ꯈꯪꯅꯅ ꯑꯩ ꯏꯃꯥꯡꯃꯛꯇꯗ ꯑꯗꯨꯃꯥꯏꯅ ꯍꯥꯏꯗꯤ ꯂꯝꯂꯥꯟꯕꯤ ꯑꯃ ꯂꯧꯈꯤꯕ ꯈꯣꯠꯈꯤꯕ ꯆꯦꯟꯈꯤꯕ ꯌꯥꯎꯈꯤ ꯁꯤꯗ ꯑꯩ ꯄꯨꯟꯁꯤꯒꯤ ꯈ꯭ꯋꯥꯏꯗꯒꯤ ꯀꯥꯎꯉꯝꯂꯔꯣꯏꯗꯕ ꯅꯨꯃꯤꯠ ꯑꯃ ꯂꯩꯈꯤ ꯑꯗꯨꯒ ꯐꯦꯕꯋꯥꯔꯤꯒꯤ ꯗꯦꯠ ꯐꯣꯔꯇꯤꯟ ꯚꯦꯂꯦꯟꯇꯥꯏꯟ ꯗꯦ ꯅꯨꯃꯤꯠ ꯑꯁꯤꯗ ꯑꯩꯅ ꯄꯨꯟꯁꯤꯗ ꯍꯥꯏ ꯇꯥꯔꯦ ꯌꯥꯝ ꯅꯨꯡꯉꯥꯏꯕ ꯄꯨꯟꯁꯤꯒꯤ ꯑꯣꯏꯅꯁꯨ ꯀꯥꯎ ꯉꯝꯃꯣꯏꯗꯕ ꯅꯨꯃꯤꯠꯅꯤ ꯁꯤꯁꯤ ꯅꯨꯃꯤꯠꯁꯤꯅ ꯀꯩꯒꯤꯅꯣ ꯍꯥꯏꯕꯗ ꯑꯩ ꯄꯨꯟꯁꯤꯗ ꯁꯤꯒꯨꯝꯕꯒꯤ ꯑꯩꯉꯣꯟꯗ ꯍꯥꯏꯗꯤ ꯑꯩꯕꯨ ꯌꯥꯝꯅ ꯅꯨꯡꯁꯤꯔꯒ ꯑꯩ ꯁꯤ ꯁꯤꯒꯨꯝꯕꯒꯤ ꯃꯑꯣꯡꯁꯦ ꯑꯩꯉꯣꯟꯗꯁꯨ ꯁꯔꯄ꯭ꯔꯥꯁꯁꯦ ꯑꯃꯨꯛ ꯍꯟꯅꯁꯨ ꯄꯤꯔꯛꯇ꯭ꯔꯤ ꯑꯗꯨꯒ ꯑꯩꯕꯨ ꯌꯥꯝ ꯅꯨꯡꯁꯤꯕꯤꯕ ꯃꯤꯁꯛ ꯑꯃꯅ ꯑꯩ ꯈꯪꯍꯟꯗꯅ ꯑꯗꯨꯃꯥꯏꯅ ꯉꯟꯇꯥꯅ ꯑꯌꯨꯛꯇ ꯑꯩꯉꯣꯟꯗ ꯁꯨꯃꯥꯏꯅ ꯁꯔꯄ꯭ꯔꯥꯁ ꯑꯩꯒꯤꯗꯃꯛꯇꯅꯤꯀꯣ ꯍꯥꯏꯔ ꯄꯤꯔꯛꯄ ꯑꯗꯨ ꯃꯥꯏ ꯄꯣꯠꯁꯛꯇꯨꯒꯤ ꯅꯠꯇꯦ ꯃꯥꯅ ꯑꯩꯉꯣꯟꯗ ꯅꯨꯃꯤꯠꯇꯨꯗ ꯌꯥꯝ ꯚꯦꯂꯨ ꯂꯩꯅ ꯈꯜꯂꯒ ꯑꯩꯉꯣꯟꯗ ꯇꯧꯔꯛꯄꯗꯣ ꯑꯗꯨ ꯑꯗꯨꯃꯨꯛ ꯑꯩꯁꯨ ꯀꯥꯎ ꯉꯝꯃꯔꯣꯏ ꯑꯗꯨꯒ ꯑꯣꯛꯇꯣꯕꯔꯒꯤ ꯗꯦꯠ ꯇ꯭ꯋꯦꯟꯇꯤ ꯋꯥꯟ ꯁꯤꯅ ꯑꯩꯒꯤ ꯈꯪꯅꯖꯕ ꯈ꯭ꯋꯥꯏꯗꯒꯤ ꯈ꯭ꯋꯥꯏꯗꯒꯤ ꯀꯩꯅꯣ ꯇꯧꯕ ꯅꯨꯃꯤꯠ ꯑꯩꯒꯤ ꯃꯥꯒꯤ ꯃꯄꯣꯛ ꯅꯨꯃꯤꯠ ꯑꯩꯒꯤꯅ ꯈ꯭ꯋꯥꯏꯗꯒꯤ ꯅꯨꯡꯉꯥꯏꯁꯨ ꯅꯨꯡꯉꯥꯏꯖꯕ ꯅꯨꯃꯤꯠ ꯅꯨꯃꯤꯠꯁꯤꯗ ꯃꯥꯅ ꯑꯩꯒꯤꯗꯃꯛꯇꯗ ꯍꯥꯏꯗꯤ ꯌꯥꯝ ꯍꯣꯠꯅꯈꯤꯕ ꯈꯨꯗꯤꯡꯃꯛꯇꯨ ꯑꯩꯅ ꯉꯁꯤꯐꯥꯎꯉꯩꯁꯨ ꯀꯥꯎꯔꯔꯣꯏ ꯁꯣꯛꯅꯅꯦ ꯅꯥꯏꯟꯇꯤꯟ ꯅꯥꯏꯟꯇꯤꯒ ꯐꯣꯔ ꯁꯤꯗ ꯑꯩ ꯑꯃꯨꯛ ꯍꯟꯅꯁꯨ ꯀꯥꯎꯕ ꯉꯝꯃꯔꯣꯏ ꯑꯅ ꯑꯩꯅ ꯍꯥꯏꯅꯤꯡꯉꯤ